ꯀꯔꯞꯁꯟꯁꯦ ꯑꯩ ꯊꯦꯡꯅꯖꯔꯛꯑꯦ ꯀꯩꯒꯨꯝꯕ ꯑꯣꯐꯤꯁ ꯑꯃꯗꯒꯤ ꯆꯦ ꯑꯃ ꯅꯠꯇ꯭ꯔꯒ ꯇꯥꯟꯊꯣꯛꯀꯦ ꯍꯥꯏꯔꯒꯗꯤ ꯑꯇꯣꯞꯄ ꯁꯥꯏꯠꯀꯤ ꯂꯩꯔꯤꯕ ꯃꯤꯁꯤꯡꯅ ꯑꯗꯨꯝ ꯄꯩꯁꯥ ꯈꯔ ꯄꯤꯔꯝꯃꯣ ꯅꯠꯇ꯭ꯔꯒꯗꯤ ꯄꯨꯂꯤꯁꯇ ꯌꯧꯒꯅꯤ ꯅꯠꯇ꯭ꯔꯒꯗꯤ ꯑꯗꯨꯒꯤ ꯅꯪꯒꯤ ꯆꯦ ꯆꯥꯡ ꯃꯌꯥꯝ ꯑꯝ ꯑꯗꯨ ꯆꯪꯒꯅꯤ ꯑꯗꯥ ꯆꯪꯒꯅꯤ ꯍꯥꯏꯔꯒ ꯑꯗꯨꯃꯥꯏꯅ ꯁꯥꯏꯠꯇꯒꯤ ꯄꯩꯁꯥ ꯂꯧꯅꯕ ꯍꯣꯠꯅꯕ ꯑꯣꯐꯤꯁ ꯃꯅꯨꯡ ꯌꯧꯍꯟꯗꯅ ꯑꯩꯈꯣꯏꯁꯤ ꯊꯠꯂꯒ ꯊꯝꯃꯒ ꯑꯗꯨꯗꯨꯒꯤ ꯃꯣꯏꯅ ꯄꯩꯁꯥ ꯆꯥꯕ ꯌꯥꯅꯕ ꯃꯣꯏꯅ ꯄꯩꯁꯥꯗꯣ ꯐꯪꯕ ꯌꯥꯅꯕꯒꯤ ꯑꯩꯈꯣꯏꯗ ꯀꯤꯍꯜꯂꯒ ꯑꯗꯨꯃꯥꯏꯅ ꯄꯩꯁꯥ ꯁꯦꯟꯖꯥ ꯊꯨꯝꯖꯥꯁꯦ ꯑꯗꯨꯃꯥꯏꯅ ꯑꯗꯨꯝ ꯂꯩ